ꯍꯜꯂꯣ ꯏꯟꯁꯨꯔꯦꯟꯁ ꯍꯛꯁꯦꯜꯒꯤ ꯏꯟꯁꯨꯔꯦꯟꯁ ꯀꯝꯄꯅꯤ ꯍꯧꯖꯤꯛ ꯑꯩ ꯍꯟꯗꯛ ꯍꯤꯗꯥꯛ ꯂꯥꯡꯊꯛ ꯃꯈꯜ ꯑꯃ ꯁꯤꯖꯤꯟꯅꯧ ꯍꯥꯏꯅ ꯍꯥꯏꯔꯛꯂꯦꯕꯀꯣ ꯑꯗꯨꯒꯤ ꯑꯩ ꯑꯩ ꯁꯤꯒꯤ ꯍꯤꯗꯥꯛꯁꯦ ꯑꯩꯅ ꯋꯥꯆꯞꯇ ꯊꯥꯕꯤꯒꯦ ꯅꯣꯏ ꯅꯣꯏꯒꯤ ꯅꯝꯕꯔ ꯑꯁꯤꯗ ꯑꯩ ꯑꯁꯤ ꯍꯤꯗꯥꯛꯇꯣ ꯏꯟꯁꯨꯔꯦꯟꯁꯇ ꯀꯣꯕꯔ ꯇꯧꯕ꯭ꯔꯥ ꯍꯥꯏꯅ ꯑꯩ ꯆꯞ ꯆꯥꯅ ꯈꯪꯅꯤꯡꯉꯦꯕ ꯑꯗꯨ ꯀꯣꯕꯔ ꯇꯧꯔꯗꯤ ꯇꯧꯔꯗꯤ ꯑꯩꯕꯨ ꯋꯥꯆꯞꯇ ꯑꯗꯨꯝ ꯔꯤꯄ꯭ꯂꯥꯏꯗꯤ ꯄꯤꯌꯣꯅꯦ